ꯑꯩꯈꯣꯏꯅ ꯑꯩꯈꯣꯏꯅ ꯑꯀꯣꯏꯕꯒꯤ ꯐꯤꯕꯝ ꯑꯁꯤ ꯐꯔꯛꯇꯕ ꯐꯔꯛꯇ꯭ꯔꯤꯕꯒꯤ ꯃꯔꯝ ꯑꯁꯤꯅ ꯃꯔꯝꯗꯤ ꯇꯨꯔꯦꯜ ꯍꯥꯏꯕꯗꯤ ꯏꯔꯝ ꯅꯂꯥꯁꯤꯡ ꯃꯣꯠꯁꯤꯜꯂꯛꯄ ꯃꯣꯠꯁꯤꯜꯂꯛꯄ ꯃꯔꯝ ꯃꯣꯠꯁꯤꯜꯂꯛꯄꯒꯤ ꯃꯔꯝ ꯑꯗꯨꯅ ꯍꯥꯏꯕꯗꯤ ꯃꯣꯠꯁꯤꯜꯂꯛꯂꯕꯅꯤꯅ ꯑꯩꯈꯣꯏꯅ ꯆꯥꯅ ꯊꯛꯅꯕ ꯏꯁꯤꯡꯁꯨ ꯂꯩꯁꯤꯜꯂꯛꯇꯕ ꯃꯣꯠꯂꯕ ꯏꯁꯤꯡꯁꯦ ꯑꯁꯤꯗꯒꯤ ꯁꯤꯖꯤꯟꯅꯕ ꯌꯥꯔꯛꯇꯕ ꯌꯥꯔꯛꯇ꯭ꯔꯕ ꯃꯔꯝ ꯑꯗꯨꯅ ꯑꯩꯈꯣꯏꯅ ꯏꯁꯤꯡꯁꯤꯡ ꯑꯁꯤꯒꯤ ꯑꯋꯥꯕꯁꯤ ꯊꯦꯡꯅꯔꯤꯕꯅꯤ ꯉꯥꯁꯤꯡ ꯍꯥꯏꯕꯗꯤ ꯉꯥꯁꯤꯡ ꯑꯁꯤ ꯂꯩꯕ ꯉꯝꯂꯛꯇꯕ ꯄꯣꯂꯨꯇꯦꯠ ꯃꯌꯥꯝ ꯑꯃ ꯊꯣꯛꯂꯛꯂꯕꯅꯤꯅ ꯉꯥꯁꯤꯡ ꯑꯁꯤ ꯂꯩꯕ ꯉꯝꯂꯛꯇ꯭ꯔꯕꯅꯤꯅ ꯑꯩꯈꯣꯏꯗꯁꯨ ꯉꯥꯁꯤꯡ ꯑꯁꯤ ꯐꯥꯕꯒꯤ ꯆꯥꯡ ꯍꯥꯏꯕꯗꯤ ꯂꯩꯔꯛꯇꯕ ꯐꯠꯇꯕ ꯏꯁꯤꯡ ꯍꯦꯟꯖꯤꯜꯂꯛꯄ ꯑꯁꯤꯅꯅꯤ